ꯑꯩ ꯌꯦꯟ ꯉꯥꯅꯨꯁꯤꯡ ꯑꯗꯨꯝ ꯑꯗꯨꯝ ꯈꯔ ꯂꯩ ꯑꯗꯨꯗꯒꯤ ꯈꯨꯅꯨꯁꯨ ꯑꯗꯨꯝ ꯈꯔ ꯂꯩꯀꯣ ꯃꯣꯏꯁꯤꯡꯗꯣ ꯑꯗꯨꯝ ꯑꯩꯈꯣꯏ ꯂꯩꯃꯤꯟꯅꯔꯤꯕ ꯑꯩꯈꯣꯏ ꯏꯃꯨꯡ ꯃꯅꯨꯡ ꯐꯦꯃꯤꯂꯤ ꯃꯈꯩ ꯇꯧꯔꯒ ꯑꯗꯨꯝ ꯁꯦꯡꯗꯣꯛꯏ ꯑꯩꯅ ꯁꯪꯉꯦ ꯑꯩꯅ ꯑꯗꯨꯝ ꯁꯦꯡꯗꯣꯛꯏ ꯃꯣꯏꯅ ꯐꯪꯉꯦ ꯃꯣꯏꯅ ꯑꯗꯨꯝ ꯁꯦꯡꯗꯣꯛꯏ ꯃꯆꯤꯟꯖꯥꯛꯁꯨ ꯑꯗꯨꯝ ꯊꯥꯏ ꯅꯣꯡꯃꯒꯤ ꯑꯗꯨꯝ ꯃꯇꯝ ꯆꯥꯅ ꯈꯔ ꯈꯔ ꯑꯌꯨꯛꯀꯤ ꯈꯔ ꯅꯨꯡꯊꯤꯟꯒꯤ ꯈꯔ ꯅꯨꯡꯃꯤꯗꯥꯡꯒꯤ ꯈꯔ ꯑꯗꯨꯃꯥꯏꯅ ꯑꯗꯨꯝ ꯊꯥꯔꯒ ꯑꯗꯨꯝ ꯁꯦꯡꯗꯣꯛꯏ ꯃꯐꯝꯗꯨꯗꯤ ꯍꯥꯏꯕꯗꯤ ꯂꯨꯍꯟꯗꯕꯗꯤ ꯌꯥꯗꯦ ꯑꯩꯈꯣꯏ ꯑꯩꯈꯣꯏ ꯈꯛꯇꯅ ꯂꯩꯕ ꯃꯐꯝꯗꯨ ꯂꯨꯒꯗꯕꯅꯦ ꯍꯥꯏꯔꯗꯤ ꯁꯥ ꯎꯆꯦꯛꯅ ꯂꯩꯔꯤꯕ ꯃꯈꯩꯗꯨꯁꯨ ꯑꯩꯈꯣꯏꯅ ꯐꯖꯅ ꯌꯦꯡꯁꯤꯟꯕꯤꯔꯒ ꯐꯖꯅ ꯀꯦꯌꯔ ꯂꯧꯕꯤꯔꯒ ꯑꯗꯨꯃꯥꯏꯅ ꯂꯨꯅ ꯅꯥꯟꯅ ꯑꯗꯨꯝ ꯃꯆꯤꯟꯖꯥꯛꯀꯁꯨ ꯆꯥꯡ ꯅꯥꯏꯅ ꯃꯇꯝ ꯆꯥꯅ ꯍꯥꯏꯕꯗꯤ ꯃꯣꯏꯁꯤ ꯆꯥꯎꯅꯕ ꯍꯥꯏꯇꯥꯔꯦꯀꯣ ꯃꯣꯏꯁꯦ ꯑꯗꯨꯝ ꯑꯩꯅ ꯑꯩꯒꯤꯅꯦ ꯑꯩꯒꯤ ꯃꯤꯅꯦ ꯈꯟꯖꯔꯒ ꯁꯥ ꯎꯆꯦꯛꯁꯤꯡꯗꯨꯁꯨ ꯑꯗꯨꯃꯥꯏꯅ ꯑꯗꯨꯝ ꯑꯩꯅ ꯉꯥꯛꯄꯤ ꯁꯦꯟꯕꯤꯔꯒ ꯑꯗꯨꯝ ꯐꯖꯅ ꯁꯦꯡꯗꯣꯛꯄꯤꯔꯒ ꯑꯗꯨꯃꯥꯏꯅ ꯑꯗꯨꯝ ꯂꯩꯃꯤꯟꯅꯩ